ꯁꯤ ꯁꯣꯔꯨꯝꯒꯤ ꯀꯨꯔꯇꯤ ꯌꯣꯟꯕ ꯗꯨꯀꯥꯟꯗꯨ ꯑꯣꯏꯕꯤꯔꯕꯣ ꯑꯗꯨ ꯐꯤ ꯂꯧꯒꯦ ꯇꯧꯕꯅꯦꯕ ꯐꯤ ꯈꯔ ꯌꯦꯡꯒꯦ ꯇꯧꯕꯅꯦꯕ ꯀꯨꯔꯇꯤ ꯑꯉꯥꯡ ꯅꯨꯄꯤꯒꯤꯁꯨ ꯌꯦꯡꯒꯦ ꯇꯧꯕꯅꯦꯕ ꯀꯔꯤ ꯀꯔꯤ ꯐꯤ ꯂꯥꯛꯀꯦ ꯑꯥ ꯎꯝ ꯄ꯭ꯔꯥꯏꯖꯇꯤ ꯀꯌꯥꯃꯨꯛꯀ ꯂꯩꯒꯦ ꯐꯤ ꯑꯅꯧꯕ ꯂꯥꯛꯄꯗꯣ ꯏꯔꯥꯏ ꯅꯨꯃꯤꯠꯇ ꯍꯥꯡꯉꯦꯕ ꯍꯥꯡꯗꯦꯕ ꯐꯤ ꯑꯅꯧꯕꯗꯤ ꯌꯥꯝ ꯑꯅꯧꯕ ꯌꯥꯝ ꯂꯥꯛꯄ ꯅꯠꯇ꯭ꯔꯣ ꯑ ꯍꯣ ꯍꯣꯏ ꯊꯝꯖꯔꯒꯦ ꯑꯗꯨꯗꯤ